ꯂꯥꯏꯅꯤꯡꯒ ꯃꯔꯤ ꯂꯩꯅꯕ ꯍꯥꯏꯔꯒꯗꯤ ꯑꯩꯈꯣꯏ ꯃꯨꯁꯂꯤꯝꯒꯤ ꯑꯣꯏꯕ ꯍꯥꯏꯔꯒꯗꯤ ꯃꯁꯖꯤꯠꯇ ꯂꯥꯏ ꯈꯨꯔꯨꯝꯃꯦ ꯑꯩꯈꯣꯏꯒꯤ ꯅꯃꯥꯁ ꯁꯣꯟꯕꯑꯅ ꯑꯗꯨꯒ ꯅꯨꯃꯤꯠ ꯍꯨꯝꯅꯤꯒꯤ ꯗꯃꯥꯜ ꯆꯠꯄ ꯅꯨꯃꯤꯠ ꯍꯨꯝꯅꯤꯗꯒꯤ ꯑꯃꯨꯛ ꯊꯥ ꯑꯃꯒꯤ ꯅꯦ ꯊꯥꯗꯒꯤ ꯑꯃꯨꯛ ꯅꯤꯝꯐꯨꯅꯤ ꯒꯤ ꯂꯩ ꯅꯤꯝꯐꯨꯅꯤ ꯑꯗꯒꯤ ꯆꯍꯤ ꯑꯃ ꯁꯨꯃꯥꯏꯅ ꯑꯣꯏꯕ ꯑꯩꯈꯣꯏꯒꯤ ꯂꯥꯏꯅꯤꯡꯒ ꯃꯔꯤ ꯂꯩꯅꯅ ꯄꯥꯡꯊꯣꯛꯄ ꯊꯕꯥꯗꯒꯤ ꯅꯠꯇꯕꯗ ꯑꯃꯨꯛꯀ ꯑꯩꯈꯣꯏꯒꯤ ꯃꯀꯥ ꯃꯀꯥ ꯃꯗꯤꯅꯥꯗ ꯑꯩꯈꯣꯏꯒꯤ ꯑꯔꯕꯇ ꯆꯠꯄꯑꯅ ꯍꯖ ꯍꯖ ꯆꯠꯄ ꯍꯥꯏꯅꯁꯨ ꯑꯗꯨꯃꯥꯏꯅ ꯆꯠꯄ ꯑꯗꯨꯒ ꯂꯝ ꯀꯣꯏꯕꯒꯤ ꯂꯝ ꯀꯣꯏꯕꯒꯤ ꯇꯨꯔꯤꯁꯀꯤ ꯍꯥꯏꯔꯒꯅ ꯈꯣꯝꯖꯣꯝ ꯋꯥꯔ ꯃꯦꯃꯣꯔꯤꯌꯦꯜ ꯗ ꯂꯝ ꯀꯣꯏꯕꯁꯤꯡ ꯂꯥꯛꯀꯅꯤ